ꯍꯜꯂꯣ ꯚꯥꯏ ꯀꯝꯗꯧꯔꯤꯒꯦ ꯑꯗꯨꯅꯦ ꯍꯥꯏꯔꯤꯁꯦ ꯑꯩꯁꯤ ꯀꯣ ꯅꯪꯁꯦ ꯁꯦꯀꯦꯟ ꯍꯦꯟ ꯂꯩꯕ ꯍꯩꯌꯦꯅ ꯈꯪꯍꯧꯗꯅ ꯅꯤꯡꯁꯤꯡꯉꯛꯄꯅꯦꯃꯤ ꯇꯧꯔꯤꯁꯦ ꯀꯩꯅꯣ ꯐ꯭ꯔꯦꯟꯁꯤꯞꯇꯤ ꯐꯥꯔꯁ ꯍꯦꯟꯅꯦ ꯁꯦꯀꯦꯟ ꯍꯦꯟ ꯂꯩꯕꯤꯌꯣ ꯍꯥꯏꯕꯒꯤ ꯋꯥ ꯈꯛꯅꯦ ꯍꯟꯗꯛꯁꯦ ꯀꯣ ꯑꯩꯁꯦ ꯈꯣꯡꯎꯞ ꯊꯤꯔꯨꯕ ꯊꯤꯔꯨꯒꯦ ꯇꯧꯕꯅꯦꯕ ꯍꯟꯗꯛꯀꯤ ꯀꯣꯔꯤꯌꯥꯒꯤ ꯃꯌꯥꯝ ꯂꯩ ꯍꯥꯏꯗꯅ ꯏꯃꯥꯟꯅꯕꯤꯁꯤꯡ ꯐꯖ ꯐꯖꯕ ꯇꯣꯡꯕ ꯎꯏꯑꯕ ꯑꯩꯁꯦ ꯑꯣꯟꯂꯥꯏꯟꯗ ꯌꯥꯝ ꯇꯣꯏꯅ ꯎꯕꯗꯣ ꯑꯗꯨꯁꯤꯡꯗꯨ ꯇꯣꯡꯉꯒ ꯂꯥꯛꯄꯁꯤꯗ ꯑꯩꯅ ꯍꯪꯉꯨꯕꯅꯦꯃꯤ ꯀꯩ ꯀꯗꯥꯏꯗꯒꯤꯅꯣ ꯀꯃꯥꯏꯅ ꯀꯌꯥ ꯄꯤꯒꯦꯅ ꯃꯣꯏ ꯁꯦꯀꯦꯟ ꯍꯦꯟꯅꯤ ꯌꯥꯝ ꯍꯣꯡꯉꯤꯒ ꯍꯥꯏꯑꯕ ꯑꯗꯨꯗ ꯑꯩꯅ ꯀꯣ ꯕꯖꯥꯔꯗ ꯆꯠꯂꯨꯕꯅꯦꯕ ꯍꯟꯗꯛꯁꯦ ꯁꯦꯀꯦꯟ ꯍꯦꯟ ꯌꯦꯡꯕ ꯏꯊꯟꯈꯛ ꯆꯠꯂꯨꯔꯤꯅꯤꯀꯣ ꯄꯪꯕꯒꯤ ꯆꯥꯡꯁꯦ ꯈꯪꯗꯕꯤꯗ ꯑꯗꯨꯅꯦ ꯀꯩꯅꯣ ꯍꯥꯏꯁꯦ ꯑꯩꯗꯤ ꯈꯪꯗꯕꯒꯤ ꯍꯥꯟꯅ ꯆꯠꯂꯨꯏꯅꯦ ꯈꯪꯉꯤꯅꯦ ꯍꯣꯏ ꯍꯣꯏ ꯈꯪꯉꯦ ꯍꯧꯖꯤꯛ ꯐꯦꯁꯟꯗ ꯂꯩꯕꯅꯦ ꯋꯥ

ꯑꯁ ꯃꯣꯏꯁꯦ ꯕꯖꯥꯔꯗ ꯅꯠꯇꯕꯤꯗꯁꯨ ꯌꯣꯟꯕ꯭ꯔꯣ ꯍꯥꯏꯁꯦ ꯑꯣ ꯑꯣ ꯑꯩꯅ ꯂꯝ ꯈꯪꯗꯕꯒꯤ ꯆꯥꯡꯁꯦ ꯌꯦꯡꯉꯨꯅꯦ

ꯂꯥꯛꯑꯗꯕꯅꯦ ꯂꯥꯛꯑꯗꯕꯅꯦ ꯍꯟꯗꯛ ꯅꯪꯒ ꯄꯨꯟꯂꯒ ꯁꯦꯀꯦꯟ ꯍꯦꯟ ꯂꯩꯕ ꯂꯥꯛꯇꯣꯏꯅꯦ ꯊꯑꯣꯏꯅ ꯑꯥ ꯑꯥ

ꯈꯣꯡꯎꯞ ꯌꯥꯎꯔꯣꯏ ꯈꯣꯡꯎꯞ ꯌꯥꯎꯔꯗꯤ ꯐꯩ ꯑꯩ ꯈꯣꯡꯎꯞꯅꯤ ꯍꯧꯖꯤꯛ ꯄꯥꯝꯃꯤꯁꯦ ꯌꯥꯝꯅ

ꯃꯥꯟꯅꯦ ꯑꯗꯅꯦ ꯅꯪ ꯅꯤꯡꯁꯤꯡꯉꯛꯏꯁꯦ ꯑꯗꯣ ꯑꯩꯅ ꯆꯠꯂꯨꯕꯀꯥꯟꯗ ꯀꯣ ꯑꯁ ꯆꯥꯝꯃꯉꯥꯗꯒꯤ ꯇꯥꯕ ꯂꯩꯍꯧꯗꯦꯉꯣ ꯚꯥꯏ ꯑꯃꯐꯥꯎ ꯂꯧꯔꯛꯇꯦ ꯑꯗꯨꯅ ꯑꯁ ꯑꯗꯨꯗꯒꯤ ꯊꯤꯔꯨꯕ ꯀꯥꯟꯗꯅꯦꯃꯤ ꯃꯤꯅ ꯆꯥꯝꯃꯉꯥ ꯍꯥꯏꯔꯛꯄꯒꯨꯝ ꯆꯥꯇ꯭ꯔꯨꯛ ꯍꯥꯏꯕ ꯌꯥꯝ ꯋꯥꯅ ꯆꯥꯝꯃꯉꯥꯗꯣ ꯇꯥꯔꯒ ꯄꯤꯔꯒꯦ ꯍꯥꯏꯔꯛꯑꯦ ꯑꯗꯨꯗ ꯑꯁ ꯑꯗꯨꯗꯤ ꯅꯠꯇꯦꯗ ꯆꯅꯤꯗ ꯂꯧꯔꯒꯦ ꯍꯥꯏꯔꯒ ꯆꯥꯝꯃ ꯌꯥꯡꯈꯩꯗ ꯂꯧꯔꯛꯑꯦ ꯍꯥꯏꯔꯒ ꯃꯤꯅ ꯑꯩꯅ ꯆꯥꯝꯃꯉꯥꯗ ꯂꯧꯔꯛꯑꯗꯤ ꯏꯀꯥꯏꯗ꯭ꯔꯣꯅꯦ ꯑꯁ ꯑꯗꯨ ꯍꯩꯇꯕꯒꯤꯅꯦꯃꯤ ꯅꯪ ꯅꯤꯡꯁꯤꯡꯉꯛꯏꯁꯦ ꯒ꯭ꯌꯥꯟ ꯇꯥꯗ꯭ꯔꯤꯁꯦ ꯌꯦꯡꯑꯣ ꯑꯁ ꯍꯟꯗꯛ ꯁꯦꯀꯦꯟ ꯍꯦꯟ ꯂꯩꯕ ꯆꯠꯄ ꯀꯥꯟꯗ ꯑꯗꯨꯝ ꯄꯨꯜꯂ ꯂꯣꯏꯔꯦ ꯀꯩꯅꯣ ꯆꯥꯔꯒ ꯊꯛꯑꯒ ꯂꯣꯏ ꯄꯤꯖꯔꯗꯕꯅꯦ ꯄꯩꯁꯥꯗꯨꯈꯛ ꯁꯦꯞ ꯇꯧꯔꯗꯤ ꯍꯣꯏ ꯑꯃꯅꯤ ꯌꯥꯝꯕ ꯌꯥꯗꯦ ꯑꯁ ꯑꯩ ꯌꯨꯝꯁꯤꯗꯒꯤ ꯕꯖꯥꯔꯗꯣ ꯇꯥꯟꯅ ꯂꯥꯛꯄꯗ ꯈꯛ ꯄꯩꯁꯥ ꯀꯌꯥ ꯅꯪ ꯆꯪꯉꯤ ꯈꯪꯕ꯭ꯔꯥ ꯑꯗꯨꯅꯦ ꯑꯗꯨꯅꯦ ꯅꯣꯡ ꯆꯨꯕ ꯈꯨꯗꯤꯡꯒꯤ ꯂꯝꯕꯤꯗꯣ ꯆꯠꯄ ꯌꯥꯗꯦ ꯆꯠꯄ ꯌꯥꯗ꯭ꯔꯕꯅꯤꯅ ꯑꯗꯨꯝ ꯃꯥꯃꯥ ꯍꯣꯏꯅ ꯊꯣꯛꯍꯟꯗ꯭ꯔꯦ ꯑꯗꯨꯝ

ꯍꯣꯏ ꯃꯥꯁꯇꯔ ꯊꯝꯃꯒꯦ ꯊꯝꯃꯒꯦ ꯍꯧꯖꯤꯛ ꯀꯣꯟꯅ ꯑꯃꯨꯛ ꯄꯥꯎ ꯐꯥꯎꯅꯔꯁꯦ ꯕꯥꯏ ꯕꯥꯏ